ꯑꯩꯅ ꯃꯤꯁꯣꯗꯒꯤ ꯕꯦꯠ ꯁꯤꯠ ꯑꯃ ꯀꯛꯄꯗ ꯕꯦꯠ ꯁꯤꯠꯇꯨ ꯐꯤ ꯃꯇꯠ ꯑꯣꯏꯅ ꯂꯥꯛꯑꯦ ꯃꯗꯨ ꯌꯥꯝꯅ ꯅꯨꯡꯉꯥꯏꯖꯗꯦ ꯍꯦꯛ ꯎꯕ ꯃꯇꯝꯗ ꯈꯣꯏꯗꯧ ꯁꯥꯎꯒꯠꯄ ꯍꯥꯏꯗꯨ ꯐꯥꯎꯋꯦ ꯑꯗꯨꯅ ꯁꯤꯒꯨꯝꯕ ꯊꯕꯛꯁꯤ ꯃꯤꯁꯣꯁꯤ ꯌꯥꯝꯅ ꯇꯣꯏꯅ ꯀꯝꯄ꯭ꯂꯦꯟ ꯂꯩꯕ ꯀꯩꯅꯣ ꯋꯦꯕ ꯋꯦꯕꯁꯥꯏꯠ ꯑꯃꯅꯦꯅ ꯃꯌꯥꯝꯅꯁꯨ ꯔꯤꯕ꯭ꯌꯨꯗ ꯑꯗꯨꯝ ꯏꯕꯤꯔꯝꯃꯤ ꯃꯁꯤ ꯃꯇꯨꯡ ꯃꯅꯥꯎ ꯁꯤꯒꯨꯝꯕ ꯊꯕꯛꯁꯤ ꯇꯧꯗꯅꯕ ꯑꯃꯁꯨꯡ ꯂꯤꯒꯦꯜ ꯑꯦꯛꯁꯟ ꯂꯧꯔꯛꯄ ꯌꯥꯕꯒꯤ ꯆꯥꯡ ꯋꯥꯡꯅ ꯌꯥꯝꯅ ꯂꯩ ꯑꯗꯨꯅ ꯁꯤꯒꯨꯝꯕ ꯊꯕꯀꯁꯤ ꯃꯇꯨꯡ ꯃꯅꯥꯎ ꯇꯧꯕꯤꯒꯅꯨ ꯍꯥꯏꯅ ꯍꯥꯏꯖꯔꯤ